ꯁꯥꯅꯊꯣꯛꯅꯕꯒ ꯃꯔꯤ ꯂꯩꯅꯕ ꯈꯠꯅ ꯆꯩꯅꯕꯒꯤ ꯋꯥꯐꯝ ꯑꯃꯠꯇ ꯂꯩꯍꯟꯗꯅꯕ ꯑꯗꯣꯝꯒꯤ ꯃꯐꯝ ꯑꯗꯨꯗ ꯀꯔꯝꯕ ꯑꯥꯏꯟ ꯁꯦꯝꯕꯒꯤ ꯈꯨꯜ ꯑꯃꯗꯨꯗ ꯁꯥꯟꯅꯕ ꯏꯁꯄꯣꯔꯠꯁꯇꯒꯤ ꯚꯥꯌꯣꯂꯦꯟꯁ ꯊꯣꯛꯈꯤꯕꯁꯦ ꯃꯦꯖꯔꯁ ꯌꯥꯝ ꯂꯩꯌꯦꯕ ꯑꯗꯨꯗꯨ ꯀꯔꯤꯔꯥ ꯍꯥꯏꯕꯗꯨ ꯂꯣꯀꯦꯜꯒꯤ ꯂꯣꯁ ꯂꯣꯀꯦꯜꯒꯤ ꯍꯦꯠꯀ꯭ꯋꯥꯇꯔ ꯍꯦꯠ ꯑꯧꯊꯣꯔꯤꯇꯤꯁꯁꯤꯡꯅ ꯂꯣꯀꯦꯜꯒꯤ ꯍꯦꯠ ꯑꯧꯊꯣꯔꯤꯇꯤꯁꯁꯤꯡꯅ ꯊꯣꯛꯈꯤꯕ ꯄ꯭ꯔꯣꯕ꯭ꯂꯦꯝꯒꯨꯝꯕꯁꯦ ꯌꯦꯡꯕꯅꯤ ꯏꯁꯄꯣꯔꯠꯁꯀꯤ ꯃꯇꯝꯗ ꯊꯣꯛꯈꯤꯕ ꯚꯥꯌꯣꯂꯦꯟꯁ ꯃꯤ ꯑꯃ ꯑꯃꯕꯨ ꯈꯠꯅꯕꯁꯦ ꯌꯥꯝ ꯐꯣꯔꯃꯦꯜ ꯑꯣꯏꯗ꯭ꯔꯁꯨ ꯂꯣ ꯃꯌꯥꯝ ꯂꯩꯕꯅꯤ ꯂꯣꯀꯦꯜꯗꯁꯨ ꯈꯨꯜ ꯑꯃꯗꯗꯤ ꯃꯤ ꯃꯌꯥꯝꯅ ꯅꯨꯡꯉꯥꯏꯅ ꯁꯥꯟꯇꯤ ꯑꯣꯏꯕ ꯃꯌꯥꯝꯒꯤ ꯁꯤ ꯄꯥꯝꯕꯅꯤ ꯑꯗꯨꯅ ꯃꯣꯏꯗꯤ ꯁꯥꯎꯅꯔꯛꯄ ꯈꯠꯅꯕ ꯒꯨꯝꯕ ꯊꯣꯏꯍꯟꯗꯕꯅꯤ ꯊꯣꯏꯔꯁꯨ ꯈꯨꯜꯒꯤ ꯑꯍꯟꯁꯤꯡꯅ ꯍꯦꯟꯗꯜ ꯇꯧꯕꯤꯅꯤ ꯅꯠꯇ꯭ꯔꯒ ꯈꯨꯜꯒꯤ ꯑꯧꯊꯣꯔꯤꯇꯤꯁꯁꯤꯡꯅ ꯁꯣꯜꯐ ꯇꯧꯕꯤꯅꯤ ꯑꯁꯤꯒꯨꯝꯕ ꯗꯒꯤ ꯍꯦꯟꯅ ꯊꯣꯛ ꯈ꯭ꯔꯗꯤ ꯂꯣꯀꯦꯜꯒꯤ ꯄꯨꯂꯤꯁꯀꯨꯝꯕ ꯐꯣꯔꯁ ꯈꯣꯏꯅ ꯍꯦꯟꯗꯜ ꯑꯣꯏꯕꯅꯤ ꯑꯗꯨꯅ ꯑꯩꯈꯣꯏ ꯈꯨꯜꯒꯤ ꯁꯥꯏꯠꯇꯗꯤ ꯃꯤ ꯂꯣꯏꯅꯃꯛ ꯄꯤꯁꯐꯨꯜ ꯑꯣꯏꯌꯦ ꯑꯩꯈꯣꯏ ꯁ꯭ꯋꯥꯗꯗꯤ ꯃꯤ ꯂꯣꯏꯅꯃꯛ ꯄꯤꯁꯐꯨꯜ ꯑꯣꯏꯌꯦꯕ ꯑꯍꯟꯁꯤꯡꯁꯨ ꯑꯍꯟꯁꯤꯡꯅ ꯑꯍꯟꯁꯤꯡꯁꯨ ꯔꯦꯁꯄꯦꯛ ꯗꯤꯁꯤꯄ꯭ꯂꯤꯟꯒꯨꯝꯕ ꯇꯥꯛꯄꯤꯌꯦ ꯑꯩꯈꯣꯏꯕꯨ ꯁꯨꯃꯥꯏꯅ ꯇꯧꯋꯣ ꯁꯨꯃꯥꯏꯅ ꯇꯧꯕꯗꯤ ꯐꯠꯇꯦ ꯍꯥꯏꯕꯒꯤ ꯗꯤꯁꯤꯄ꯭ꯂꯤꯟꯗꯨ ꯑꯍꯟꯁꯤꯡꯅ ꯐꯖꯅ ꯇꯥꯛꯄꯤꯌꯦ ꯑꯃꯁꯨꯡ ꯏꯁꯄꯣꯔꯠꯁꯃꯦꯟꯁꯤꯞꯀꯤ ꯁꯥꯏꯠꯇ ꯀꯃꯥꯏꯅ ꯚꯥꯌꯣꯂꯦꯟꯁ ꯁꯤꯁꯦ ꯁꯣꯂꯨꯁꯟ ꯄꯨꯔꯛꯀꯦ ꯍꯥꯏꯕ ꯏꯝꯄ꯭ꯂꯤꯃꯦꯟ ꯇꯧꯒꯅꯤ ꯑꯗꯨꯒ ꯑꯁꯤꯒꯨꯝꯕ ꯏꯁꯇꯦꯞꯁ ꯃꯌꯥꯝꯗꯨꯅ ꯑꯩꯈꯣꯏꯒꯤ ꯖꯒꯥꯗ ꯒꯥꯏꯠꯂꯥꯏꯟ ꯑꯃ ꯑꯣꯏꯅ ꯂꯩꯌꯦ ꯑꯁꯤꯒꯨꯝꯕ ꯏꯁꯇꯦꯞꯁꯦ ꯐꯅꯕꯒꯤ ꯂꯣꯏꯅꯃꯛ ꯑꯩꯈꯣꯏ ꯈꯨꯜꯒꯤ ꯑꯍꯟꯁꯤꯡꯅ ꯇꯧꯕꯤꯌꯦ